ꯑꯩꯒꯤ ꯑꯣꯏꯅꯗꯤ ꯕꯥꯁꯀꯦꯠ ꯕꯣꯜꯁꯤ ꯌꯥꯝ ꯄꯥꯝꯖꯕꯅꯦꯕꯀꯣ ꯑꯗꯨ ꯑꯩ ꯀꯩꯒꯤ ꯄꯥꯝꯕ꯭ꯔꯥ ꯍꯥꯏꯕꯗꯤ ꯑꯩ ꯁ꯭ꯀꯨꯜꯗꯁꯨ ꯑꯇꯩ ꯑꯩꯒꯤ ꯐꯦꯕꯣꯔꯥꯏꯠꯁꯦ ꯕꯥꯁꯀꯦꯠ ꯕꯣꯜꯅꯦꯕꯀꯣ ꯑꯗꯨ ꯁ꯭ꯀꯨꯜꯗꯁꯨ ꯂꯩꯌꯦ ꯑꯗꯨꯒ ꯑꯦꯕ꯭ꯔꯤ ꯁ꯭ꯀꯨꯜ ꯕꯥꯁꯀꯦꯠ ꯕꯥꯁꯀꯦꯠ ꯕꯣꯜ ꯂꯩꯌꯦꯕ ꯑꯗꯨ ꯑꯇꯩ ꯏꯁꯄꯣꯔꯠꯁꯨ ꯃꯌꯥꯝ ꯂꯩꯌꯦ ꯑꯗꯨ ꯑꯩꯒꯤꯗꯤ ꯕꯥꯁꯀꯦꯠ ꯕꯣꯜ ꯑꯣꯏꯅ ꯈꯟꯒꯅꯤꯕꯀꯣ ꯑꯗꯨꯒ ꯍꯧꯖꯤꯛ ꯕꯥꯁꯀꯦꯠ ꯕꯣꯜ ꯁꯥꯟꯅꯕꯁꯦ ꯈꯔ ꯃꯅꯤꯄꯨꯔꯗꯗꯤ ꯈꯔ ꯂꯩꯇꯦ ꯑꯗꯨ ꯃꯄꯥꯟꯂꯣꯝꯗꯗꯤ ꯌꯥꯝ ꯂꯩꯌꯦꯕꯀꯣ ꯑꯗꯨ ꯑꯩꯈꯣꯏꯗꯗꯤ ꯈꯔ ꯋꯥꯠꯂꯤ ꯏꯁꯄꯣꯔꯠꯁꯦ ꯑꯩꯈꯣꯏꯗꯗꯤ ꯌꯥꯝꯃ ꯏꯝꯄꯣꯔꯇꯦꯟ ꯑꯣꯏꯕꯅꯦ ꯑꯗꯨꯒ ꯍꯛꯆꯥꯡ ꯐꯅꯕ ꯑꯗꯨꯒ ꯀꯔꯤ ꯀꯔꯤ ꯇꯧꯅꯕ ꯌꯥꯝ ꯐꯕꯅꯦ

ꯍꯣꯏ ꯃꯤꯅ ꯄꯥꯝꯕꯗꯨ ꯃꯤꯅ ꯄꯥꯝꯗꯕꯗꯨ ꯑꯩꯈꯣꯏꯅ ꯀꯩꯅꯣ ꯇꯧꯕ ꯌꯥꯗꯦꯀꯣ ꯑꯗꯣ ꯑꯗꯣ ꯑꯩꯗꯤ ꯄꯤꯁ ꯑꯥꯔꯟ ꯑꯩꯅ ꯑꯌꯥꯝꯕ ꯑꯩꯅ ꯎꯕ ꯐꯪꯕꯁꯦ ꯐꯨꯠꯕꯣꯜ ꯚꯣꯂꯤꯕꯣꯜ ꯑꯗꯨꯒ ꯕꯥꯁꯀꯦꯠ ꯕꯣꯜ ꯑꯇꯩ ꯑꯇꯩ ꯏꯁꯄꯣꯔꯠꯁꯨ ꯈꯔꯂꯩꯌꯦ